ꯑꯣ ꯑꯣ ꯑꯗꯨꯗꯤ ꯑꯦꯀꯥꯎꯟ ꯀ꯭ꯂꯣꯖ ꯇꯧꯒꯦ ꯍꯥꯏꯇꯥꯔꯒꯗꯤ ꯑꯩꯈꯣꯏ ꯅꯪꯒꯤ ꯍꯧꯖꯤꯛꯀꯤ ꯑꯦꯀꯥꯎꯟꯗꯨꯗ ꯄꯩꯁꯥ ꯂꯩꯔꯤꯕ꯭ꯔꯥ ꯀꯃꯥꯏꯅ ꯇꯧꯒꯦ ꯑꯣ ꯑꯗꯨ ꯑꯣꯏꯇꯥꯔꯒꯗꯤ ꯑꯦꯀꯥꯎꯟꯗꯨ ꯀ꯭ꯂꯣꯖ ꯇꯧꯗ꯭ꯔꯤꯉꯩ ꯃꯃꯥꯡꯗ ꯅꯪꯒꯤ ꯀꯩꯅꯣ ꯂꯩꯕ ꯄꯩꯁꯥꯁꯤꯡ ꯑꯗꯣ ꯑꯇꯣꯞꯄ ꯑꯦꯀꯥꯎꯟꯗ ꯀꯩꯅꯣ ꯇꯧꯕꯤꯔꯣ ꯁꯤꯐ ꯇꯧꯊꯣꯛꯄꯤꯔꯣ ꯇ꯭ꯔꯥꯟꯁꯐꯔ ꯇꯧꯊꯣꯛꯄꯤꯔꯣ ꯗꯦꯟ ꯑꯗꯨꯒ ꯑꯦꯀꯥꯎꯟꯗꯨ ꯀ꯭ꯂꯦꯖ ꯇꯧꯒꯦ ꯍꯥꯏꯇꯥꯔꯒꯗꯤ ꯑꯦꯀꯥꯎꯟꯗꯨꯒꯤ ꯑꯩꯈꯣꯏꯅ ꯄꯤꯈꯤꯕ ꯁꯦ ꯑꯩꯈꯣꯏꯅ ꯄꯤꯈꯤꯕ ꯆꯦ ꯆꯥꯡꯁꯤꯡ ꯍꯥꯏꯇꯥꯔꯦ ꯄꯥꯁꯕꯨꯛ ꯑꯦ ꯇꯤ ꯑꯦꯝꯅ ꯆꯤꯡꯕꯁꯤꯡꯗꯨ ꯄꯥꯏꯔꯒ ꯂꯥꯛꯄꯤꯔꯛꯑꯣ ꯑꯗꯨꯒ ꯑꯦꯄ꯭ꯂꯤꯀꯦꯁꯟ ꯑꯃ ꯀꯩꯅꯣ ꯇꯧꯕꯤꯔꯛꯑꯣ ꯑꯗꯨꯒ ꯅꯪꯒꯤ ꯑꯦꯄ꯭ꯂꯤꯀꯦꯁꯟꯗꯨꯗ ꯅꯪꯅ ꯑꯦꯀꯥꯎꯟ ꯀ꯭ꯂꯣꯖ ꯇꯧꯕꯒꯤ ꯗꯤꯇꯦꯜꯅ ꯆꯤꯡꯕꯁꯤꯡꯗꯨ ꯏꯔꯛꯑꯣ ꯑꯗꯨꯗꯨꯒ ꯑꯦꯀꯥꯎꯟ ꯀꯩꯅꯣ ꯀ꯭ꯂꯣꯖꯇꯨ ꯄ꯭ꯔꯣꯁꯦꯁ ꯇꯧꯅꯅꯕ ꯑꯣꯀꯦ ꯑꯣꯀꯦ ꯊꯦꯡꯁ ꯊꯦꯡꯀꯤꯌꯨ ꯊꯦꯡꯀꯤꯌꯨ